ꯚꯥꯔꯠꯇ ꯃꯤꯌꯥꯝꯅ ꯁꯛꯈꯪꯅꯔꯕ ꯌꯣꯒꯥ ꯒꯨꯔꯨꯁꯤꯡꯗꯤ ꯃꯍꯥꯔꯤꯁꯤ ꯃꯍꯦꯁ ꯌꯣꯒꯤ ꯁ꯭ꯋꯥꯃꯤ ꯔꯥꯃꯥ ꯌꯒꯤ ꯌꯨꯁꯨꯗꯦꯕ ꯍꯥꯏꯔꯤꯕꯁꯤꯡ ꯑꯁꯤꯅ ꯑꯩꯉꯣꯟꯗ ꯏꯟꯁꯄꯤꯌꯔ ꯌꯥꯝꯅ ꯄꯨꯛꯅꯤꯡ ꯊꯧꯒꯠꯄꯤ ꯃꯈꯣꯏꯅ ꯌꯣꯒꯥ ꯇꯧꯕ ꯑꯁꯤ ꯍꯛꯆꯥꯡꯗ ꯌꯥꯝꯅ ꯀꯥꯟꯅꯕ ꯑꯃꯁꯨꯡ ꯍꯛꯆꯥꯡꯗ ꯅꯥꯔꯛꯀꯗꯕ ꯑꯅꯥꯕ ꯈꯨꯗꯤꯡꯃꯛꯇꯒꯤ ꯉꯥꯛꯊꯣꯛꯄ ꯉꯝꯃꯤ ꯍꯥꯏꯅꯁꯨ ꯃꯈꯣꯏꯅ ꯇꯥꯛꯄꯤ ꯑꯃꯁꯨꯡ ꯍꯛꯆꯥꯡꯗ ꯋꯥꯈꯜꯒꯤ ꯒꯤ ꯑꯅꯥꯕ ꯅꯥꯔꯛꯀꯗꯕ ꯑꯃꯁꯨꯡ ꯋꯥꯈꯜꯕꯨ ꯅꯨꯡꯉꯥꯏꯅ ꯊꯝꯅꯕ ꯋꯥꯈꯜꯕꯨ ꯅꯨꯡꯉꯥꯏꯅ ꯊꯝꯃꯤ ꯍꯥꯏꯕ ꯀꯌꯥ ꯑꯁꯤ ꯃꯈꯣꯏꯅ ꯑꯩꯉꯣꯟꯗ ꯄꯨꯛꯅꯤꯡ ꯊꯧꯒꯠꯄꯤ ꯌꯣꯒꯥ ꯇꯧꯅꯕꯒꯤꯗꯃꯛꯇ ꯃꯈꯣꯏꯅ ꯄꯨꯛꯅꯤꯡ ꯊꯧꯒꯠꯄꯤꯕ ꯋꯥꯍꯩ ꯃꯌꯥꯝ ꯑꯃ ꯐꯣꯡꯗꯣꯛꯄꯤ ꯑꯗꯨꯁꯤꯡ ꯑꯗꯨꯗꯤ ꯌꯣꯒꯥ ꯇꯧꯕꯅ ꯈ꯭ꯋꯥꯡ ꯈꯨꯠ ꯑꯃꯁꯨꯡ ꯍꯛꯆꯥꯡ ꯄꯨꯝꯅꯃꯛ ꯏꯁꯇ꯭ꯔꯦꯁ ꯑꯣꯏꯅ ꯂꯩꯕ ꯆꯨꯝꯅ ꯂꯩꯍꯟꯕ ꯂꯥꯏꯅꯥ ꯄꯨꯝꯅꯃꯛꯇꯒꯤ ꯉꯥꯛꯊꯣꯛꯄ ꯍꯛꯆꯥꯡꯒꯤ ꯅꯨꯡꯒꯤ ꯋꯥꯈꯜ ꯁꯦꯡꯍꯟꯕ ꯑꯃꯁꯨꯡ ꯍꯛꯆꯥꯡ ꯄꯨꯝꯅꯃꯛ ꯁꯦꯡꯍꯟꯕꯗ ꯃꯇꯦꯡ ꯄꯥꯡꯉꯤ ꯍꯥꯏꯅ ꯃꯈꯣꯏꯅ ꯄꯨꯛꯅꯤꯡ ꯀꯌꯥ ꯊꯧꯒꯠꯄꯤ